ꯄꯥꯝꯕꯤꯁꯤꯡꯗ ꯇꯤꯟ ꯇꯥꯕ ꯃꯇꯝꯗ ꯇꯥꯔꯤꯕ ꯇꯤꯟ ꯑꯗꯨ ꯑꯆꯧꯕꯔ ꯃꯆꯥꯔ ꯍꯥꯟꯅ ꯈꯪꯇꯣꯛꯑꯒ ꯃꯆꯥꯁꯤꯡ ꯑꯀꯨꯞꯄ ꯈꯨꯠꯅ ꯐꯥꯕ ꯌꯥꯔꯣꯏꯗꯕ ꯑꯣꯏꯔꯒꯗꯤ ꯇꯥꯔꯤꯕ ꯇꯤꯟꯗꯨꯒꯤ ꯃꯑꯣꯡ ꯑꯗꯨ ꯐꯣꯇꯣ ꯀꯥꯞꯇꯅ ꯄꯨꯔꯒ ꯍꯤꯗꯥꯛ ꯌꯣꯟꯕ ꯗꯨꯀꯥꯟꯗ ꯄꯨꯔꯒ ꯌꯦꯡꯍꯜꯂꯒ ꯍꯤꯗꯥꯛ ꯀꯥꯞꯊꯣꯛꯅꯕ ꯍꯣꯠꯅꯩ ꯑꯗꯨꯒ ꯑꯆꯧꯕ ꯑꯣꯏꯔꯒꯅ ꯂꯧꯊꯣꯛꯑꯒ ꯍꯦꯟ ꯒ꯭ꯂꯣꯚ ꯑꯗꯒꯤ ꯑꯩꯈꯣꯏꯅ ꯈꯨꯠꯅ ꯁꯣꯛꯇꯅ ꯄꯥꯏꯔꯒ ꯂꯧꯊꯣꯛꯑꯒ ꯍꯥꯠꯇꯣꯛꯏ